ꯍꯂꯣ ꯑꯥ ꯇꯥꯏ ꯇꯥꯏꯌꯦ ꯇꯥꯏꯌꯦ ꯃꯥꯅꯦ ꯃꯥꯅꯦ

ꯔꯦꯠ ꯕꯨꯟꯗꯨ ꯂꯩꯌꯦ ꯑꯗꯨ ꯃꯃꯟꯗꯨ ꯃꯣꯔꯦꯗꯒꯤ ꯄꯨꯊꯣꯔꯛꯄꯗ ꯁꯚꯦꯟꯇꯤ ꯂꯩꯕꯁꯤꯡꯗꯤꯀꯣ ꯑꯗꯨ ꯁꯤꯗ ꯑꯥꯏꯇꯤ ꯑꯥꯏꯇꯤꯗ ꯌꯣꯟꯅꯕꯅꯦꯕ ꯃꯣꯔꯦꯗꯨ ꯂꯧꯔꯨꯕ ꯃꯥꯡꯉꯅꯦꯕ ꯍꯥꯏꯗꯤ ꯑꯥꯗꯒꯤ ꯄꯨꯊꯣꯔꯛꯑꯒ ꯂꯧꯕ ꯑꯣꯏꯔꯒꯗꯤ ꯐꯩꯌꯦꯕ ꯑꯂꯨꯒꯨꯝꯕ ꯃꯔꯣꯏꯒꯨꯝꯕ ꯀꯔꯤꯒꯨꯝꯕꯗꯤ ꯅꯪ ꯊꯝꯒꯦꯗꯤ ꯑꯗꯨꯒꯨꯝꯕꯩꯗꯤ ꯂꯩꯅꯤꯕ ꯆꯦꯡꯁꯨ ꯂꯩꯌꯦꯕ ꯑꯆꯥꯄꯣꯠ ꯗꯣꯅꯠꯇꯩ ꯆꯣꯀ꯭ꯂꯦꯠ ꯀꯩꯗꯧꯕ ꯈꯣꯠꯄꯗꯣ ꯑꯗꯨꯗꯨꯃ ꯂꯩꯔꯦ ꯄꯤꯡ ꯃꯆꯨꯒꯤ ꯑꯃꯗꯨꯃ ꯂꯩꯔꯦ ꯑꯗꯨ ꯑꯇꯣꯞꯄꯅ ꯀꯩꯀꯩ ꯄꯥꯝꯃꯤꯕ ꯂꯩꯕꯨꯗꯤ ꯑꯩꯉꯣꯟꯗ ꯈꯔ ꯎꯝ ꯑ ꯀꯨꯟ ꯀꯨꯟ ꯌꯣꯟꯕꯅꯦ ꯕꯣꯛꯁ ꯇꯣꯡꯕꯨ ꯇꯣꯡꯗꯃꯤꯗ ꯑꯗꯨꯒꯤꯗꯨꯗꯤ ꯇꯣꯡꯕꯨ ꯇꯣꯡꯗꯃꯦꯕ ꯑꯗꯨ ꯀꯥꯟꯅꯗꯕꯅꯤꯗ ꯅꯪ ꯌꯣꯜꯂꯤꯕꯅꯦꯅ ꯗꯨꯀꯥꯟ ꯑꯣꯏꯕꯒꯤ ꯊꯝꯗꯕ ꯌꯥꯗꯕꯒꯤ ꯊꯝꯕ ꯋꯥꯅꯤꯕ ꯀꯔꯤꯝꯇ ꯀꯥꯅꯗꯕꯅꯦꯕ ꯄꯣꯠ ꯆꯩ ꯂꯩꯕ ꯆꯠꯅꯔꯣ ꯀꯔꯤ ꯀꯔꯤ ꯂꯩ ꯍꯋꯥꯏ ꯍꯋꯥꯏ ꯌꯥꯎꯔꯤꯕꯣ ꯍꯋꯥꯏ ꯍꯥꯏꯁꯦ ꯀꯔꯝꯕ ꯍꯋꯥꯏꯅꯣ ꯃꯨꯛ ꯍꯋꯥꯏꯔꯣ ꯃꯨꯁꯣꯔꯤꯗꯨ ꯂꯩꯔꯗꯤ ꯆꯥꯝ ꯀꯨꯟꯅꯦ ꯆꯤꯅꯤꯗꯤ ꯂꯩꯇ꯭ꯔꯦ ꯑꯂꯨꯒ ꯃꯔꯣꯏꯒ ꯀꯔꯤꯒꯗꯤ ꯂꯩꯌꯦ ꯆꯅꯝꯒꯨꯝꯕꯗꯤ ꯂꯩꯌꯦ ꯃꯔꯣꯏꯗꯤ ꯇꯥꯡꯈꯠꯂꯦ ꯋꯥꯟ ꯇ꯭ꯋꯦꯟꯇꯤ ꯇꯧꯔꯝꯕꯅꯤ ꯈꯤꯇꯪ ꯇꯥꯔꯃꯦꯕꯀꯣ ꯑꯥꯏꯇꯤ ꯑꯥꯏꯇꯤ ꯐꯥꯎꯕꯗ ꯄꯤꯔꯒꯦ ꯑꯗꯨ ꯆꯅꯝꯗꯨꯗꯤ ꯇꯥꯡꯉꯦ ꯆꯅꯝꯗꯤ ꯆꯥꯝꯔꯤꯗ ꯑꯗꯨꯃꯥꯏꯅ ꯂꯥꯛꯀꯦꯅꯕ ꯑꯗꯨꯅꯤ ꯍꯣꯏꯗ ꯀꯩꯁꯨ ꯀꯥꯏꯗꯦꯗ

ꯑꯗꯨ ꯀꯔꯤ ꯍꯣꯏ ꯍꯣꯏ ꯄꯣꯠꯆꯩ ꯑꯩꯉꯣꯟꯗꯁꯨ ꯂꯩꯇꯦꯗ ꯅꯉꯣꯟꯗ ꯀꯔꯤ ꯀꯔꯤ ꯂꯩꯕꯅꯣ ꯄꯥꯛꯅ ꯂꯩꯗꯦ ꯑꯩꯈꯣꯏ ꯆꯞ ꯃꯥꯅꯔꯦ ꯂꯧꯊꯣꯛ ꯂꯧꯁꯤꯟ ꯇꯧꯁꯤ ꯄꯩꯁꯥꯗꯤ ꯀꯣꯟꯅ ꯂꯧꯅꯁꯤ ꯑꯗꯨꯅ ꯎꯝ ꯎꯝ ꯍꯣꯏ ꯍꯣꯏ ꯌꯥꯏ ꯌꯥꯏ